ꯁꯥ ꯁꯟ ꯂꯣꯏꯕꯒꯤ ꯃꯥꯒꯤ ꯍꯧꯖꯤꯛ ꯍꯧꯖꯤꯛ ꯆꯠꯅꯔꯤꯕ ꯁꯨꯝ ꯄꯊꯥꯞ ꯍꯥꯏꯇꯥꯔꯦ ꯆꯠꯅ ꯀꯥꯡꯂꯣꯟ ꯍꯥꯏꯇꯥꯔꯒꯗꯤ ꯑꯩꯈꯣꯏ ꯃꯀꯣꯟ ꯃꯈꯣꯟ ꯃꯣꯏꯒꯤ ꯂꯩꯐꯝ ꯃꯀꯣꯟꯁꯤ ꯐꯖꯅ ꯁꯥꯕꯤꯕ ꯏꯁꯤꯡ ꯃꯥꯏꯁꯤꯡ ꯐꯖꯅ ꯐꯪꯕ ꯅꯨꯡꯁꯥ ꯃꯔꯥꯡ ꯀꯥꯏꯅ ꯐꯖꯅ ꯐꯪꯕ ꯑꯗꯒꯤ ꯃꯥ

ꯇꯧꯗ ꯌꯥꯗꯕ ꯀꯔꯤ ꯀꯔꯤ ꯑꯁꯦꯡꯕꯩꯗꯤ ꯕꯦꯇꯅꯔꯤ ꯏꯁꯇꯥꯐ ꯃꯈꯩꯗ ꯇꯥꯟꯅꯩ ꯃꯣꯏꯒ ꯑꯗꯨꯝ ꯇꯥꯟꯅꯖꯩ ꯑꯗꯨꯒ ꯑꯍꯦꯟꯕ ꯑꯩꯅ ꯌꯨꯇ꯭ꯌꯨꯞꯇ ꯀꯩꯗ ꯑꯩꯈꯣꯏꯒꯤ ꯍꯥꯏꯗꯤ ꯆꯦꯅꯦꯜ ꯀꯔꯤ ꯀꯔꯤ ꯋꯥꯔꯦꯡ ꯂꯥꯏꯔꯤꯛ ꯀꯔꯤ ꯀꯔꯤꯗꯤ ꯑꯗꯨꯗꯩꯗꯤ ꯃꯇꯦꯡꯗꯤ ꯍꯧꯖꯤꯛ ꯐꯥꯎꯗꯤ ꯂꯧꯖꯗꯦ